ꯚꯥꯔꯠꯀꯤ ꯍꯤꯟꯗꯤ ꯍꯥꯏꯔꯤꯕ ꯂꯣꯟ ꯑꯁꯤ ꯑꯦꯅꯤ ꯏꯟꯗꯤꯌꯥꯒꯤ ꯁ꯭ꯇꯦꯠ ꯀꯨꯟꯅꯤꯄꯥꯟꯗ ꯑꯌꯥꯝꯕ ꯃꯇꯝꯗ ꯍꯤꯟꯗꯤꯅ ꯂꯣꯏꯅ ꯂꯣꯟꯅꯩ ꯑꯗꯨꯒ ꯃꯅꯤꯄꯨꯔꯒꯤ ꯂꯣꯟ ꯍꯥꯏꯕꯁꯤꯗꯤ ꯃꯅꯤꯄꯨꯔ ꯃꯖꯥꯇꯤ ꯈꯛꯀꯤ ꯑꯣꯏꯕ ꯂꯣꯟꯅꯤꯅ ꯑꯇꯣꯞꯄ ꯁ꯭ꯇꯦꯠꯁꯤꯡꯗ ꯂꯣꯟꯅꯕ ꯑꯣꯏꯗꯦ ꯂꯣꯟꯅꯕ ꯑꯣꯏꯗ꯭ꯔꯤꯁꯤꯒꯤ ꯃꯔꯝꯗꯤ ꯍꯥꯏꯕꯗꯤ ꯑꯄꯤꯛꯄ ꯏꯟꯗꯤꯌꯥꯒꯤ ꯃꯇꯥꯏ ꯊꯪꯕꯗ ꯂꯩꯕ ꯃꯅꯤꯄꯨꯔ ꯑꯣꯏꯕꯅꯤꯅ ꯃꯤꯌꯥꯝꯅꯁꯨ ꯍꯥꯏꯗꯤ ꯏꯟꯗꯤꯌꯥ ꯃꯁꯥꯄꯨꯝꯅꯃꯛꯁꯨ ꯈꯪ ꯃꯁꯛꯁꯤ ꯊꯣꯏꯅ ꯈꯪꯕꯤꯔꯛꯇꯕ ꯑꯗꯨꯒ ꯏꯟꯗꯤꯌꯥꯗ ꯍꯥꯏꯕꯗꯤ ꯏꯟꯗꯤꯌꯥ ꯑꯁꯤꯗ ꯆꯠꯅꯔꯤꯕ ꯂꯣꯟ ꯑꯁꯤꯗꯤ ꯍꯤꯟꯗꯤꯁꯤꯗꯤ ꯃꯔꯝꯗꯤ ꯀꯝꯄꯜꯁꯔꯤꯒꯤ ꯇꯥꯏꯞꯇ ꯑꯇꯣꯞꯄ ꯀꯟꯇ꯭ꯔꯤꯁꯤꯡ ꯑꯁꯤꯅ ꯑꯇꯣꯞꯄ ꯁ꯭ꯇꯦꯠꯁꯤꯡ ꯑꯁꯤ ꯂꯣꯏꯅ ꯇ꯭ꯔꯥꯟꯁꯂꯦꯠ ꯇꯧꯅꯔꯛꯄ ꯄꯥꯎ ꯐꯥꯎꯅꯔꯛꯄ ꯍꯤꯟꯗꯤꯗ ꯑꯣꯏꯅ ꯏꯪꯂꯤꯁꯇ ꯀꯝꯄꯜꯁꯔꯤ ꯑꯣꯏꯔꯛꯇꯕ ꯍꯤꯟꯗꯤꯗꯗꯤ ꯀꯝꯄꯜꯁꯔꯤ ꯑꯣꯏꯔꯛꯄ ꯃꯅꯤꯄꯨꯔꯈꯛꯀꯤꯗꯤ ꯃꯅꯤꯄꯨꯔꯒꯤ ꯂꯣꯟ ꯑꯣꯏꯖꯕꯅꯤꯅ ꯑꯗꯨꯝ ꯃꯅꯤꯄꯨꯔꯈꯛꯀꯤ ꯑꯣꯏꯔꯒ ꯂꯩꯔꯛꯄꯅꯤ ꯑꯁꯤꯅꯤ